ꯇꯤ ꯚꯤ ꯑꯃꯁꯨꯡ ꯑꯣꯟꯂꯥꯏꯟꯗ ꯂꯥꯏꯔꯤꯛ ꯂꯥꯏꯁꯨꯒꯤ ꯑꯣꯏꯕ ꯃꯆꯥꯛꯁꯤꯡ ꯑꯁꯤ ꯃꯔꯥꯡ ꯀꯥꯏꯅ ꯂꯩꯔꯛꯄꯅ ꯑꯉꯥꯡꯁꯤꯡ ꯂꯥꯏꯔꯤꯛ ꯄꯥꯕꯒꯤ ꯍꯩꯅꯕꯤ ꯂꯩꯔꯛꯇ꯭ꯔꯦ ꯑꯉꯥꯡꯁꯤꯡ ꯃꯈꯣꯏꯅ ꯈꯪꯗꯕ ꯑꯃ ꯌꯥꯎꯔꯛꯄꯗ ꯃꯈꯣꯏꯒꯤ ꯋꯥꯈꯜꯅ ꯑꯃꯗꯤ ꯃꯈꯣꯏꯅ ꯂꯥꯏꯔꯤꯛ ꯄꯥꯗꯨꯅ ꯄꯨꯊꯣꯛꯑꯗꯨꯅ ꯈꯪꯅꯕꯒꯤ ꯍꯣꯠꯅꯕꯒꯤ ꯃꯍꯨꯠꯇ ꯏꯟꯇꯔꯅꯦꯠꯇ ꯑꯣꯟꯂꯥꯏꯟꯗ ꯌꯦꯡꯗꯨꯅ ꯃꯈꯣꯏꯅ ꯑꯔꯥꯏꯕ ꯃꯑꯣꯡꯗ ꯈꯪꯅꯕ ꯍꯣꯠꯅꯩ ꯃꯁꯤꯅ ꯃꯈꯣꯏꯒꯤ ꯋꯥꯈꯜ ꯂꯧꯁꯤꯡ ꯁꯤꯖꯤꯟꯅꯕꯒꯤ ꯆꯥꯡ ꯍꯟꯊꯍꯜꯂꯤ ꯍꯟꯊꯍꯜꯂꯤ ꯃꯁꯤꯅ ꯃꯈꯣꯏꯕꯨ ꯋꯥꯈꯜ ꯂꯧꯁꯤꯡ ꯍꯟꯒꯠꯍꯟꯅꯕ ꯃꯇꯦꯡ ꯄꯥꯡꯕꯩ ꯃꯍꯨꯠꯇ ꯋꯥꯈꯟ ꯂꯧꯁꯤꯡ ꯁꯤꯖꯤꯟꯅꯕ ꯍꯟꯊꯍꯟꯕꯗ ꯃꯇꯦꯡ ꯄꯥꯡꯉꯤ ꯍꯣꯏ ꯑꯩꯅ ꯐꯣꯂꯣ ꯇꯧꯕ ꯃꯍꯩ ꯃꯁꯤꯡꯒꯤ ꯑꯣꯏꯕ ꯆꯦꯅꯦꯜ ꯅꯠꯇ꯭ꯔꯒ ꯋꯦꯞꯁꯥꯏꯠꯁꯤꯡ ꯂꯩ